ꯍꯜꯂꯣ ꯑꯣ ꯇꯥꯔꯦ ꯇꯥꯔꯦ ꯍꯣꯏ ꯍꯣꯏ ꯃꯥꯟꯅꯤ ꯃꯥꯟꯅꯤ ꯀꯔꯤ ꯀꯔꯤ ꯑꯣ ꯂꯩꯁꯦ ꯀꯔꯤ ꯒꯝꯂꯥꯗ ꯊꯥꯕ ꯌꯥꯕ ꯂꯩ ꯆꯥꯔꯁꯤꯡ ꯈꯔ ꯄꯥꯝꯃꯤ

ꯑꯣ

ꯃꯅꯤ ꯄ꯭ꯂꯥꯟ

ꯍꯣꯏ ꯑꯗꯨꯁꯤꯡꯗꯣ ꯄꯥꯝꯖꯩ ꯑꯗꯒꯤ ꯂꯩꯀꯪ ꯊꯔꯣ ꯍꯥꯏꯅ ꯀꯣ ꯑꯃ ꯃꯅꯥꯗꯧꯅ ꯇꯧꯕ ꯄꯥꯝꯕꯤ ꯑꯃ ꯂꯩꯕꯅꯤ ꯑꯣ ꯑꯗꯨꯁꯨ ꯌꯥꯎꯕ꯭ꯔ ꯑꯗꯨ ꯌꯥꯎꯔꯗꯤ ꯑꯗꯨꯁꯨ ꯄꯥꯝꯃꯦ ꯊꯝꯕꯤꯔꯝꯃꯣ ꯑꯗꯨꯁꯨ

ꯑꯗꯨꯗꯤ ꯑꯩ ꯂꯥꯛꯆꯕ ꯌꯥꯔꯗ꯭ꯔ ꯑꯗꯨ ꯎꯝ ꯃꯈꯣꯏꯒꯤ ꯑꯥ ꯑꯥ ꯑꯥ ꯑꯥ ꯎꯝ ꯑꯥ ꯎꯝ ꯍꯣꯏ ꯍꯣꯏ ꯑꯥ ꯎꯝ ꯎꯝ

ꯍꯣꯏ ꯍꯣꯏ ꯍꯣꯏ

ꯎꯝ ꯎꯝ ꯍꯣꯏ ꯍꯣꯏ ꯎꯝ ꯍꯣꯏ ꯍꯣꯏ ꯑꯍꯨꯝꯗꯣ ꯑꯗꯨ ꯄꯥꯝꯃꯦ ꯑꯗꯨ ꯑꯗꯨꯒꯤꯁꯤꯡꯗꯣ ꯊꯝꯕꯤꯔꯝꯃꯣ ꯀꯩꯅꯣꯗꯣ ꯗꯥꯂꯤꯌꯥꯗꯨꯗꯅꯀꯣ ꯑꯗꯒꯤ ꯔꯣꯁꯇꯁꯨ ꯍꯪꯒꯥꯝꯄꯟꯒꯨꯝꯕꯀꯣ ꯂꯩꯔꯒꯗꯤ ꯎꯝ

ꯑꯗꯨ ꯑꯗꯨꯁꯨ ꯈꯔ ꯄꯥꯝꯃꯤ ꯑꯗꯨꯅ ꯔꯣꯁꯇꯣ ꯃꯆꯨ ꯃꯆꯨ ꯈꯔꯀꯣ ꯑꯗꯨꯁꯨ ꯉꯁꯥꯏꯒꯤ ꯑꯗꯨꯃꯥꯏꯅ ꯆꯥꯃꯉꯥꯒꯤ ꯑꯍꯨꯝ ꯑꯗꯨꯝ ꯇꯧꯕꯤꯌꯣ ꯔꯣꯁꯗꯨꯁꯨ

ꯑꯥ ꯍꯣꯏ ꯍꯣꯏ ꯑꯗꯨꯁꯤꯡꯗꯨ ꯂꯧꯖꯒꯦ ꯑꯗꯨꯒ ꯒꯥꯔꯤꯗꯤ ꯀꯃꯥꯏ ꯀꯃꯥꯏ ꯇꯧꯅꯤ ꯑꯩꯅ ꯄꯨꯔꯛꯀꯗ꯭ꯔ ꯑꯗꯣꯝꯗꯒꯤ ꯊꯤꯟꯕꯤꯔꯛꯀꯗ꯭ꯔ ꯀꯔꯃꯥꯏꯅ ꯇꯧꯒꯅꯤ ꯑꯥ ꯍꯣꯏ ꯍꯣꯏ ꯎꯝ ꯍꯣꯏ ꯍꯣꯏ ꯍꯣꯏ

ꯑꯁ ꯑꯁ ꯌꯥꯝ ꯅꯨꯡꯉꯥꯏꯖꯔꯦ ꯑꯗꯨꯗꯤ ꯎꯝ ꯍꯣꯏ ꯍꯣꯏ ꯍꯣꯏ ꯍꯣꯏ ꯍꯣꯏ ꯑꯥ ꯑꯥ ꯍꯣꯏ ꯍꯣꯏ ꯇꯨꯂꯁꯤꯕꯣꯡꯗ ꯊꯝꯕꯗ ꯑꯗꯨꯁꯨ ꯐꯔꯦ ꯐꯔꯦ ꯑꯗꯨꯁꯨ

ꯍꯣꯏ ꯍꯣꯏ ꯑꯗꯨ ꯍꯥꯏꯕꯤꯔꯛꯑꯣ ꯍꯣꯏ ꯍꯣꯏ ꯍꯣꯏ ꯍꯣꯏ ꯌꯥꯔꯅꯤ ꯀꯩꯅꯣ ꯇꯧꯔꯒꯗꯤ ꯄꯩꯁꯥꯗꯨꯅ ꯑꯗꯨꯝꯅꯦ ꯖꯤꯄꯦꯗ ꯑꯗꯨꯝ ꯀꯥꯞꯆꯔꯛꯀꯦ ꯑꯣꯀꯦ ꯑꯥ ꯍꯣꯏ ꯍꯣꯏ

ꯃꯥꯟꯅꯤ ꯀꯥꯡꯄꯣꯛꯄꯤ ꯕꯖꯥꯔꯗꯨꯗꯒꯤ ꯈꯖꯤꯛꯇꯪ ꯑꯋꯥꯡ ꯂꯣꯝꯗ ꯆꯪꯖꯜꯂꯒ ꯑꯗꯨꯝ